ꯑꯩꯅ ꯍꯤꯟꯖꯥꯡ ꯊꯣꯡꯕꯗ ꯈ꯭ꯋꯥꯏꯗꯒꯤ ꯂꯨꯏ ꯂꯨꯈꯤꯕ ꯑꯩꯈꯣꯏꯒꯤ ꯉꯥ ꯊꯣꯡꯕꯁꯦ ꯑꯣꯏꯈꯤ ꯑꯩꯈꯣꯏ ꯉꯥ ꯊꯣꯡꯕꯗ ꯑꯩꯈꯣꯏ ꯉꯥꯒꯤ ꯉꯍꯤꯡ ꯃꯅꯝꯁꯦ ꯑꯩꯈꯣꯏ ꯃꯤꯅ ꯌꯥꯝꯅ ꯄꯥꯝꯅꯗꯦ ꯑꯅꯝꯕ ꯑꯗꯨꯝ ꯄꯥꯝꯅꯗꯦ ꯑꯗꯨꯒꯤ ꯉꯥꯍꯤꯡ ꯃꯅꯝꯁꯦ ꯀꯩꯗꯧꯕ ꯍꯥꯏꯗꯤ ꯅꯝꯍꯟꯗꯅꯕ ꯍꯣꯏꯅꯕꯗ ꯑꯩ ꯌꯥꯝꯅ ꯑꯋꯥꯕ ꯑꯃ ꯑꯣꯏꯈꯤ ꯌꯥꯝꯅ ꯍꯩꯈꯤꯗꯦꯕ ꯐꯥꯔꯁꯇ ꯑꯁꯦꯡꯕꯗꯤ ꯉꯥꯁꯤ ꯉꯥꯍꯤꯡꯁꯤ ꯅꯝꯗꯅꯕ ꯑꯩꯈꯣꯏ ꯍꯦꯟꯖꯥꯡ ꯊꯥꯎ ꯉꯧꯕꯗ ꯑꯩꯈꯣꯏꯒꯤ ꯍꯤꯡ ꯍꯤꯡꯒꯤ ꯆꯥꯡ ꯑꯗꯨꯒ ꯍꯤꯟꯖꯥꯡ ꯊꯥꯛꯄꯗ ꯍꯩꯔꯤꯕꯣꯞ ꯐꯗꯤꯒꯣꯝ ꯑꯁꯤ ꯑꯍꯨꯝꯖꯤꯅꯗꯤ ꯌꯥꯝꯅ ꯃꯔꯨꯑꯣꯏ ꯑꯗꯨꯒ ꯐꯔ ꯍꯤꯡꯒꯤ ꯆꯥꯡꯁꯤꯁꯨ ꯑꯩꯈꯣꯏꯅ ꯉꯧꯕꯗ ꯊꯥꯎ ꯉꯧꯕꯗ ꯍꯦꯟꯖꯤꯟꯅ ꯍꯥꯞꯄꯁꯨ ꯌꯥꯗꯦ ꯋꯥꯠꯅ ꯍꯥꯞꯄꯁꯨ ꯌꯥꯗꯦ ꯃꯥꯒꯤ ꯑꯩꯅ ꯊꯣꯡꯂꯤꯕ ꯍꯤꯟꯖꯥꯡ ꯉꯥꯗꯨꯒꯤ ꯄꯣꯔꯁꯟꯗꯨꯒꯤ ꯃꯇꯨꯡ ꯏꯟꯅ ꯍꯥꯞꯀꯗꯕꯅꯦ ꯑꯗꯨꯒ ꯑꯩꯈꯣꯏꯒꯤ ꯍꯤꯟꯖꯥꯡ ꯊꯣꯡꯕ ꯃꯔꯛꯇ ꯑꯩꯈꯣꯏ ꯍꯩꯔꯤꯕꯣꯞ ꯊꯥꯛꯄ ꯃꯠ ꯃꯇꯥꯡ ꯑꯗꯨꯒ ꯍꯤꯟꯖꯥꯡ ꯂꯣꯏꯔꯛꯄ ꯃꯇꯝꯗ ꯐꯗꯤꯒꯣꯝ ꯊꯥꯛꯄ ꯃꯇꯥꯡ ꯑꯁꯤ ꯌꯥꯝꯅ ꯌꯥꯝ ꯃꯇꯥꯡꯁꯦ ꯁꯣꯏꯕ ꯌꯥꯗꯦ ꯑꯗꯨꯒ ꯑꯁꯤꯒꯤ ꯃꯇꯨꯡ ꯏꯟꯅ ꯑꯩꯈꯣꯏꯒꯤ ꯉꯥ ꯊꯣꯡꯕꯒꯤ ꯃꯥꯒꯤ ꯃꯅꯝꯁꯦ ꯉꯍꯤꯡꯗꯨꯒꯤ ꯃꯅꯝꯁꯦ ꯍꯥꯅ ꯅꯝꯍꯟꯗꯦꯕ ꯑꯗꯨꯅ ꯁꯤꯒꯤ ꯉꯥꯁꯤ ꯊꯣꯡ ꯍꯧꯖꯤꯛ ꯍꯥꯟꯅꯗꯤ ꯀꯌꯥꯝ ꯍꯥꯏꯗꯤ ꯑꯗꯨꯝ ꯑꯩꯅ ꯊꯣꯡ ꯊꯥꯛꯕꯗ ꯊꯥ ꯊꯣꯡꯕꯗ ꯍꯤ ꯍꯤꯡꯁꯤ ꯀꯌꯥꯝ ꯊꯥꯛꯀꯗꯕꯅꯣ ꯀꯩꯅꯣꯁꯦ ꯀꯌꯥ ꯈꯪꯗꯦ ꯑꯗꯨꯕꯨ ꯍꯧꯖꯤꯛꯇꯤ ꯈꯔ ꯑꯗꯨꯝ ꯇꯣꯏꯅ ꯊꯣꯡꯉꯛꯑꯕꯅꯤꯅ ꯍꯩꯔꯦ ꯆꯥꯡꯁꯦ ꯄꯨꯕ ꯑꯗꯨꯝ ꯉꯝꯃꯦ